ꯑꯥ ꯍꯜꯂꯣ ꯇꯥꯕ꯭ꯔꯣ ꯑꯣ ꯅꯨꯡꯉꯥꯏꯔꯤ ꯅꯨꯡꯉꯥꯏꯔꯤ ꯌꯥꯝ ꯊꯤꯅ ꯅꯨꯡꯉꯥꯏꯔꯤ ꯑꯁ ꯍꯧꯖꯤꯛꯀꯥꯟ ꯀꯩꯅꯣꯁꯦ ꯏꯝꯐꯥꯜꯗ ꯂꯩꯅꯦ ꯑꯥ ꯏꯝꯐꯥꯜꯗ ꯂꯩꯌꯦ ꯑꯁ ꯀꯩ ꯍꯣꯠꯅꯒꯅꯤ ꯑꯗꯨꯝ ꯄꯪꯂꯩꯗ ꯂꯩꯕ ꯍꯥꯏꯗꯨꯅꯤ ꯑꯥ ꯑꯁ ꯂꯩꯕ ꯍꯥꯏꯁꯦ ꯊꯕꯛꯇꯤ ꯌꯥꯝ ꯂꯩꯕꯅꯤꯅꯦ ꯀꯣꯏꯕ ꯆꯠꯄ ꯀꯩꯅꯣ ꯇꯧꯅꯤꯡꯗ꯭ꯔꯣ ꯀꯣꯏꯕ ꯂꯥꯡꯕ ꯈꯣꯠꯄ ꯀꯩꯅꯣꯁꯤ ꯑꯥ ꯍꯥ ꯑꯗꯨꯗꯤ ꯀꯩꯅꯣ ꯁꯤꯔꯣꯏ ꯐꯦꯁꯇꯤꯕꯦꯜ ꯆꯠꯂꯨꯁꯤꯔꯣ ꯑꯥ ꯍꯥ ꯍꯥ ꯍꯥ ꯑꯥ ꯍꯥ ꯑꯣ ꯑꯥ ꯁꯤꯔꯣꯏ ꯂꯤꯂꯤꯗꯣ ꯌꯦꯡꯕ ꯆꯠꯂꯨꯁꯤꯔꯥꯕ ꯅꯣꯡꯃ ꯎꯝ ꯎꯝ ꯎꯝ ꯑꯩ ꯍꯧꯖꯤꯛ ꯀꯩꯅꯣ ꯏꯝꯐꯥꯜꯗ ꯂꯩꯌꯦ ꯁꯤꯔꯣꯏ ꯐꯦꯁꯇꯤꯕꯦꯜ ꯌꯥꯎꯗ꯭ꯔꯁꯨ ꯀꯩꯅꯣ ꯑꯩꯈꯣꯏ ꯇꯣꯉꯥꯟꯅ ꯑꯗꯨꯝ ꯄ꯭ꯂꯥꯟ ꯁꯦꯝꯃꯒ ꯃꯥꯒꯤ ꯂꯤꯂꯤꯗꯨ ꯌꯦꯡꯕ ꯆꯠꯂꯨꯁꯤꯔꯕ ꯑꯗꯣ ꯎꯝ ꯎꯝ ꯎꯝ ꯃꯥꯅꯦ ꯃꯥꯅꯦ ꯑꯗꯨꯁꯨ ꯅꯨꯡꯉꯥꯏꯕꯅꯦ ꯑꯥ ꯑꯗꯣ ꯄ꯭ꯂꯥꯟ ꯇꯧꯕꯩꯁꯦ ꯈꯔ ꯍꯣꯏ ꯅꯣꯏ ꯂꯥꯛꯀꯅꯤ ꯍꯥꯏꯔꯗꯤ ꯀꯩꯅꯣ ꯑꯩ ꯎꯈ꯭ꯔꯨꯜꯗ ꯉꯥꯏꯔ ꯂꯩꯔꯝꯗꯣꯏꯅꯦꯕ ꯅꯠꯇ꯭ꯔꯒꯅ ꯁꯤ ꯏꯝꯐꯥꯜꯗ ꯂꯧꯕ ꯂꯥꯛꯎ ꯍꯥꯏꯕ꯭ꯔꯣ ꯑꯦ ꯑꯗꯨꯕꯨꯗꯤ ꯀꯔꯤꯝ ꯀꯥꯏꯗꯦ ꯆꯠꯄꯁꯦ ꯀꯩꯅꯣ ꯒꯥꯔꯤ ꯒꯥꯔꯤ ꯒꯥꯔꯤꯗ ꯆꯠꯇꯥꯔꯦꯅꯦ ꯑꯩꯈꯣꯏ ꯀꯩꯅꯣ ꯑꯩꯈꯣꯏꯅ ꯑꯩꯈꯣꯏ ꯃꯁꯥꯒꯤ ꯒꯥꯔꯤ ꯂꯩꯔꯗꯤ ꯐꯒꯗꯕꯅꯤꯅꯦ ꯑꯥ ꯏꯃꯥꯟꯅꯕꯁꯤꯡ ꯀꯩꯅꯣ ꯑꯥ ꯒꯥꯔꯤ ꯏꯃꯥꯟꯅꯕꯁꯤꯡꯒꯤ ꯒꯥꯔꯤ ꯀꯩꯅꯣ ꯍꯪꯉꯒ ꯀꯩꯅꯣ ꯒꯥꯔꯤꯗ ꯆꯠꯁꯤꯅꯦ ꯄꯦꯁꯦꯟꯖꯔꯗꯗꯤ ꯁꯨꯃꯥꯏꯅ ꯑꯦꯁꯄ꯭ꯂꯣꯔ ꯇꯧꯔꯒ ꯆꯠꯄ ꯃꯇꯝꯗ ꯄꯦꯁꯦꯟꯖꯔ ꯒꯥꯔꯤꯗ ꯆꯠꯄꯁꯤꯗꯤ ꯅꯨꯡꯉꯥꯏꯇꯦꯕ ꯅꯠꯇ꯭ꯔꯥ ꯑꯥ ꯎꯝ ꯃꯐꯝꯁꯤꯗꯤ ꯑꯗꯨꯝ ꯅꯨꯡꯉꯥꯏ ꯃꯐꯝꯁꯦ ꯍꯧꯖꯤꯛ ꯑꯩꯈꯣꯏꯅ ꯁꯤꯔꯣꯏ ꯂꯤꯂꯤ ꯌꯦꯡꯕ ꯆꯠꯂꯦꯗꯅ ꯑꯗꯣ ꯂꯤꯂꯤꯁꯦ ꯑꯥ ꯀꯩꯅꯣ ꯆꯤꯡꯗꯣꯟꯗ ꯁꯥꯠꯄꯅꯦ ꯑꯗꯣ ꯆꯤꯡꯗꯣꯟꯗꯨ ꯀꯥꯔꯒ ꯌꯦꯡꯉ ꯃꯇꯨꯡꯗ ꯀꯩꯅꯣ ꯑꯇꯣꯞꯄ ꯈꯨꯟꯗꯁꯨ ꯑꯗꯨꯝ ꯑꯦꯁꯄ꯭ꯂꯣꯔ ꯇꯧꯁꯦ ꯍꯥꯏꯔꯁꯨ ꯌꯥꯏꯌꯦ ꯑꯗꯨ ꯅꯥꯀꯟꯗꯁꯨ ꯀꯩꯅꯣ ꯁꯤꯅꯔꯤ ꯚꯤꯎ ꯐꯖꯕ ꯑꯃ ꯂꯩꯕꯅꯤꯕ ꯆꯤꯉꯗꯣꯟ ꯑꯥ ꯍꯨꯖꯤꯛ ꯀꯥꯟ ꯀꯩꯅꯣ ꯍꯨꯖꯤꯛ ꯃꯇꯝꯁꯤꯅꯦ ꯀꯩꯅꯣ ꯂꯤꯂꯤ ꯁꯥꯠꯂꯤꯁꯦ ꯎꯝ ꯑꯥ ꯍꯥꯥ ꯑꯣ ꯑꯗꯨ ꯆꯠꯄꯩꯁꯦ ꯑꯩꯈꯣꯏ ꯏꯃꯥꯟꯅꯕꯁꯤꯡ ꯑꯗꯨꯝ ꯀꯩꯅꯣ ꯄꯨꯟꯅ ꯇꯥꯟꯅꯔꯒ ꯆꯠꯁꯤꯅꯦ ꯉꯁꯤ ꯍꯌꯦꯡ ꯍꯪꯆꯤꯠ ꯉꯁꯤ ꯍꯌꯦꯡ ꯍꯪꯆꯤꯠ ꯑꯣꯏꯔꯁꯨ ꯌꯥꯏꯌꯦ ꯅꯦꯛꯁ ꯍꯞꯇꯥ ꯑꯣꯏꯔꯁꯨ ꯌꯥꯏꯌꯦ ꯑꯗꯨꯁꯨ ꯑꯩꯈꯣꯏꯒꯤ ꯑꯄꯥꯝꯕꯅꯤ ꯀꯩꯅꯣ ꯌꯧꯍꯟꯒꯦ ꯍꯥꯏꯔꯁꯨ ꯌꯥꯏꯌꯦ ꯍꯧꯍꯜꯂꯣꯏ ꯍꯥꯏꯔꯁꯨ ꯌꯥꯏꯌꯦ

ꯍꯣꯏ ꯑꯗꯨꯗꯤ ꯅꯨꯄꯤ ꯑꯃꯅꯤ ꯀꯧꯁꯜꯂꯒ ꯆꯠꯂꯁꯨ ꯌꯥꯏ ꯍꯥ ꯑꯥ ꯑꯥ ꯍꯣꯏ ꯍꯣꯏ ꯍꯣꯏ ꯍꯣꯏ ꯑꯥ ꯑꯩꯅ ꯍꯦꯛ ꯍꯦꯛ ꯑꯥ ꯑꯩꯅ ꯍꯦꯛ ꯍꯦꯛ ꯊꯦꯡꯅꯔꯝꯕ ꯀꯩꯅꯣꯗꯨꯔꯥ ꯑꯥ ꯌꯥꯏ ꯌꯥꯏ ꯃꯥꯏ ꯃꯤꯡꯗꯣ ꯀꯩꯅꯣꯅꯤ ꯐꯟꯆꯨꯏ ꯐꯟꯆꯨꯏꯂꯥ ꯑꯥ ꯎꯝ ꯌꯥꯕꯅꯤ ꯌꯥꯕꯅꯤ ꯑꯣ ꯃꯥꯏ ꯃꯔꯨꯞ ꯃꯔꯨꯞ ꯅꯨꯄꯤꯗꯨꯁꯨ ꯌꯥꯏꯌꯦ

ꯑꯥ ꯍꯣꯏ ꯍꯣꯏ ꯍꯣꯏ ꯅꯨꯄꯥꯁꯦ ꯑꯩꯈꯣꯏꯅꯤ ꯂꯩꯔꯦꯗꯅ ꯑꯗꯣ ꯑꯗꯨꯝ ꯀꯩꯅꯣ ꯅꯪꯒꯤ ꯃꯔꯨꯞꯁꯤꯡꯁꯨ ꯀꯩꯅꯣ ꯇꯨꯝ ꯆꯠꯅꯤꯡꯉꯦ ꯍꯥꯏꯔꯗꯤ ꯑꯗꯨꯝ ꯍꯥꯞꯄ ꯌꯥꯏꯌꯦ

ꯍꯧꯖꯤꯛꯀꯥꯟꯁꯦ ꯏꯔꯥꯡ ꯍꯣꯏ ꯏꯔꯥꯡ ꯂꯩꯕꯅꯤꯅ ꯍꯥꯏꯕ ꯉꯝꯗꯦꯅꯦ ꯎꯝ ꯑꯣ ꯍꯣꯏ ꯍꯣꯏ ꯑꯦ ꯁꯣꯏꯔꯣꯏ ꯁꯣꯏꯔꯣꯏ ꯁꯣꯏꯔꯣꯏ ꯁꯣꯏꯔꯣꯏ ꯁꯣꯏꯔꯣꯏ ꯑꯥ ꯎꯝ ꯎꯝ ꯎꯝ ꯎꯝ ꯈꯨꯅꯣꯛꯇꯣ ꯑꯗꯨꯒꯨꯝꯕꯗꯤ ꯀꯩꯅꯣ ꯐꯤꯛꯁꯟꯅꯤꯗ ꯑꯗꯨꯒꯨꯝꯕꯗꯤ ꯐꯤꯛꯁꯟꯅꯦꯕ ꯑꯗꯨꯝ ꯑꯩꯈꯣꯏꯅ ꯀꯩꯅꯣ ꯑꯗꯨꯝ

ꯑꯗꯨꯗꯤ ꯀꯩꯅꯣ ꯑꯗꯨꯝ ꯃꯣꯏꯅ ꯁꯥꯖꯟꯅꯕꯅꯦꯕ ꯀꯩꯅꯣ ꯇꯧ ꯐꯤꯛꯁꯟ ꯁ꯭ꯇꯣꯔꯤꯅꯦꯕ ꯑꯗꯨꯗꯤ ꯔꯤꯌꯦꯂꯤꯇꯤ ꯁ꯭ꯇꯣꯔꯤ ꯅꯠꯇꯦꯕ

ꯎꯝ ꯑꯣ ꯑꯗꯨꯗꯤ ꯑꯣ ꯍꯣ ꯑꯥ ꯍꯟꯗꯛ ꯎꯝ ꯁꯤꯗꯗꯤ ꯀꯃꯥꯏ ꯇꯧꯕ ꯖꯨꯟꯒꯤ ꯗꯦꯗ ꯋꯥꯟ ꯗꯦꯗ ꯐꯣꯔ ꯐꯥꯏꯕ

ꯑꯣ ꯑꯥ ꯑꯗꯨꯗꯤ ꯖꯨꯟ ꯐꯥꯏꯕꯇ ꯑꯣꯏꯅ ꯀꯩꯅꯣ ꯇꯧꯔꯁꯦ ꯏꯔꯥꯏ ꯁꯒꯣꯜꯁꯦꯜ ꯊꯔ꯭ꯁꯗꯦ ꯅꯨꯃꯤꯠꯇ ꯍꯣꯏ ꯍꯣꯏ ꯍꯣꯏ